ꯍꯦꯜꯂꯣ ꯑꯥꯎ ꯇꯥꯏꯌꯦ ꯇꯥꯏꯌꯦ

ꯑꯣ ꯌꯥꯏꯌꯦ ꯆꯠꯂꯨꯁꯤ ꯆꯠ ꯉꯁꯤ ꯄꯨꯡ ꯑꯅꯤ ꯑꯗꯨꯋꯥꯏꯗ ꯌꯧꯔꯨꯁꯤ ꯍꯣꯏ ꯍꯣꯏ

ꯍꯣꯏ ꯍꯣꯏ ꯆꯠꯁꯦ ꯉꯁꯤ ꯀꯔꯝꯕ ꯃꯐꯝꯗ ꯆꯠꯁꯦ ꯍꯥꯏꯔꯤꯅꯣ ꯑꯣ ꯐꯔꯦ ꯐꯔꯦ ꯆꯠꯁꯤ ꯆꯠꯁꯤ ꯑꯗꯨꯗꯤ ꯈꯔꯥ ꯉꯟꯅ ꯊꯣꯛꯄꯤꯔꯛꯑꯣ ꯑꯗꯣ

ꯍꯣꯏ ꯃꯐꯝꯁꯤ ꯀꯣꯆꯀꯗꯤ ꯑꯗꯨꯝ ꯑꯐꯕ ꯐꯖꯕ ꯂꯩꯕ꯭ꯔꯥ ꯑꯣ ꯐꯔꯦ ꯐꯔꯦ ꯑꯗꯨꯗꯤ ꯏꯇꯥꯎ ꯈꯔ ꯉꯟꯅ ꯊꯣꯛꯄꯤꯔꯛꯑꯣ ꯑꯗꯨꯒ ꯑꯩꯈꯣꯏ ꯄꯨꯟꯅ ꯆꯠꯃꯤꯟꯅꯔꯁꯤ

ꯑꯣ ꯐꯔꯦ ꯐꯔꯦ